ꯑꯩꯅ ꯈ꯭ꯋꯥꯏꯗꯒꯤ ꯆꯥꯎꯕ ꯃꯥꯏ ꯄꯥꯛꯄ ꯍꯥꯏꯕꯗꯨꯗꯤ ꯑꯩꯅ ꯑꯦꯛꯖꯥꯝ ꯄꯥꯁ ꯇꯧꯔꯛꯄ ꯀꯥꯟꯗ ꯌꯥꯝꯅ ꯆꯥꯎꯕ ꯃꯥꯏ ꯄꯥꯛꯄꯅꯤ ꯍꯥꯏꯅꯁꯨ ꯈꯜꯂꯦ ꯑꯗꯨꯒ ꯑꯩꯅ ꯏꯃꯨꯡꯒꯤ ꯑꯋꯥꯕꯗ ꯃꯇꯦꯡ ꯄꯥꯡꯕ ꯃꯇꯝꯗꯨꯗꯁꯨ ꯃꯥꯏ ꯄꯥꯛꯄꯅꯤ ꯍꯥꯏꯅꯁꯨ ꯈꯜꯂꯦ ꯑꯗꯨꯒ ꯑꯩꯅ ꯈ꯭ꯋꯥꯏꯗꯒꯤ ꯆꯥꯎꯊꯣꯛꯆꯕ ꯍꯥꯏꯕꯗꯨ ꯏꯃꯨꯡꯒꯤ ꯏꯃꯥ ꯏꯄꯥ ꯑꯗꯨꯒ ꯏꯃꯨꯡꯁꯤꯒꯤ ꯃꯤ ꯃꯌꯥꯝ ꯄꯨꯂꯞ ꯂꯩꯃꯤꯟꯅꯕꯁꯤꯁꯨ ꯑꯩꯅ ꯌꯥꯝ ꯆꯥꯎꯊꯣꯛꯆꯩ ꯑꯗꯨꯒ ꯌꯨꯝ ꯌꯨꯝꯗ ꯊꯪꯅꯔꯤꯕ ꯐ꯭ꯔꯦꯟꯁ ꯐ꯭ꯔꯦꯟ ꯁꯥꯔꯀꯜꯁꯤꯡꯗꯁꯨ ꯆꯠꯃꯤꯟꯅꯕ ꯈꯣꯠꯄ ꯊꯕꯛꯇꯁꯨ ꯑꯣꯏꯔꯁꯨ ꯇꯧꯃꯤꯟꯅꯕ ꯃꯇꯝꯗꯁꯨ ꯑꯩꯅ ꯌꯥꯝꯅ ꯆꯥꯎꯊꯣꯛꯆꯩ ꯌꯨꯝꯁꯤꯗ ꯑꯀꯣꯏꯕꯗ ꯂꯩꯔꯤꯕ ꯑꯇꯣꯞ ꯑꯇꯣꯞꯄ ꯏꯃꯥꯟꯅꯕꯁꯤꯡ ꯑꯗꯨꯒ ꯏꯃꯥ ꯏꯄꯥꯁꯤꯡ ꯃꯣꯏ ꯃꯌꯥꯝ ꯎꯅꯕ ꯀꯥꯟꯗꯁꯨ ꯋꯥꯔꯤ ꯋꯥꯇꯥꯏ ꯁꯥꯟꯅꯔꯛꯄ ꯀꯥꯟꯗꯁꯨ ꯀꯔꯤ ꯀꯔꯤꯕꯨꯁꯨ ꯑꯣꯏꯔꯁꯨ ꯊꯕꯛ ꯊꯕꯛ ꯆꯥꯝꯃ ꯈꯛꯇꯕꯨ ꯇꯧꯃꯤꯟꯅꯔꯛꯄ ꯃꯇꯝꯗꯁꯨ ꯑꯩꯅ ꯌꯥꯝꯅ ꯆꯥꯎꯊꯣꯛꯆꯕꯅꯦ